ꯎꯝ ꯌꯥꯝ ꯊꯥꯒꯠꯆꯔꯤ ꯑꯁꯨꯃꯥꯏꯅ ꯍꯟꯗꯛꯀꯤ ꯑꯩꯍꯥꯛꯅ ꯉꯥꯡꯖꯒꯗꯧꯕꯁꯤ ꯍꯥꯏꯛꯀꯤꯡ ꯀꯝꯄꯤꯌꯔꯁ ꯑꯥꯎꯠꯗꯣꯔꯁ ꯑꯦꯛꯇꯤꯚꯤꯇꯤꯁ ꯌꯨ ꯏꯟꯖꯣꯏ ꯍꯥꯏꯕꯒꯤ ꯃꯇꯥꯡꯗ ꯑꯩꯅ ꯉꯥꯡꯖꯒꯅꯤ ꯑꯗꯨꯃꯥꯏꯅ ꯑꯩꯍꯥꯛꯅ ꯍꯥꯏꯛꯀꯤꯡ ꯍꯥꯏꯕꯗꯤ ꯑꯩꯍꯥꯛꯅ ꯆꯤꯡ ꯆꯠꯂꯨꯕ ꯆꯤꯡ ꯆꯠꯂꯨꯕ ꯃꯇꯝꯗ ꯑꯩꯍꯥꯛꯀꯤ ꯅꯨꯡꯉꯥꯏꯖꯕ ꯂꯩ ꯃꯔꯝꯗꯤ ꯆꯤꯡ ꯀꯥꯕ ꯍꯥꯏꯕꯁꯤꯅ ꯑꯩꯍꯥꯛꯀꯤ ꯍꯛꯆꯥꯡꯗ ꯁꯥꯖꯦꯟꯗ ꯌꯥꯝ ꯀꯥꯟꯅꯕ ꯐꯪꯏ ꯑꯃꯁꯨꯡ ꯁꯨꯃꯥꯏꯅ ꯆꯤꯡ ꯀꯥꯔꯨꯕꯗ ꯆꯤꯡꯗꯣꯟꯁꯤꯗ ꯑꯩꯍꯥꯛꯅ ꯀꯥꯕ ꯃꯇꯝꯗ ꯆꯤꯡꯗꯣꯟꯁꯤꯗ ꯌꯦꯡꯂꯛꯄ ꯃꯇꯝꯗ ꯑꯩꯍꯥꯛꯀꯤ ꯄꯨꯛꯅꯤꯡ ꯋꯥꯈꯜ ꯅꯨꯡꯉꯥꯏꯕ ꯐꯥꯎꯏ ꯃꯔꯝꯗꯤ ꯆꯤꯡ ꯆꯤꯡꯖꯥꯎꯁꯤꯗ ꯆꯤꯡꯁꯤꯗ ꯌꯦꯡꯉꯨꯕ ꯃꯇꯝꯗ ꯑꯐꯕ ꯖꯒꯥ ꯎꯏ ꯐꯠꯇꯕ ꯖꯒꯥ ꯎꯏ ꯑꯗꯨꯕꯨ ꯑꯐꯕ ꯖꯒꯥꯁꯤꯅ ꯑꯩꯒꯤ ꯋꯥꯈꯜꯗ ꯅꯨꯡꯉꯥꯏꯕ ꯐꯥꯎꯍꯜꯂꯤ ꯁꯨꯃꯥꯏꯅ ꯆꯤꯡꯖꯥꯎ ꯆꯤꯟꯗꯣꯟꯁꯤꯗ ꯀꯥꯔꯒ ꯑꯩꯒꯤ ꯌꯦꯡꯕ ꯃꯇꯝꯗ ꯋꯥꯈꯟꯁꯨ ꯅꯨꯡꯉꯥꯏ ꯑꯗꯨꯒ ꯄꯨꯟꯁꯤꯁꯨ ꯁꯥꯡꯅ ꯍꯤꯡꯒꯅꯤ ꯍꯥꯏꯕꯁꯦ ꯑꯩꯍꯥꯛꯀꯤ ꯊꯥꯖꯕꯅꯤ ꯃꯔꯝ ꯑꯗꯨꯅ ꯆꯤꯡꯖꯥꯎꯁꯤꯗ ꯀꯥꯕ ꯃꯇꯝꯗ ꯆꯤꯡꯗꯣꯟꯁꯤꯗ ꯀꯥꯕ ꯃꯇꯝꯗ ꯌꯦꯡꯂꯛꯄ ꯃꯇꯝꯗ ꯑꯩꯍꯥꯛꯀꯤ ꯋꯥꯈꯜꯗ ꯅꯨꯡꯁꯤꯕ ꯐꯥꯎꯏ ꯑꯣꯔ ꯅꯨꯡꯉꯥꯏꯕ ꯐꯥꯎꯏ ꯑꯣꯔ ꯐꯖꯕ ꯐꯥꯎꯏ ꯍꯥꯏꯕꯁꯤ ꯑꯩꯍꯥꯛ ꯑꯩꯒꯤ ꯏꯁꯥꯗ ꯐꯥꯎꯏ ꯆꯤꯡꯖꯥꯎꯁꯤꯗ ꯆꯤꯡꯁꯤꯗ ꯀꯥꯔꯤꯉꯩꯗ ꯀꯥꯔꯒ ꯑꯩꯍꯥꯛꯅ ꯃꯄꯥꯟ ꯇꯝꯄꯥꯛꯇ ꯀꯨꯝꯃꯨꯕ ꯃꯇꯝꯗ ꯇꯝꯄꯥꯛꯇ ꯇꯧꯔꯤꯕ ꯁꯥꯟꯅꯔꯤꯕ ꯃꯥꯒꯤ ꯃꯥꯒꯤ ꯄꯥꯝꯖꯕ ꯑꯣꯔ ꯐꯨꯕꯣꯜ ꯀꯥꯎꯕ ꯑꯣꯏꯔꯣ ꯑꯣꯔ ꯁꯥꯏꯀꯜ ꯊꯧꯕ ꯑꯣꯏꯔꯣ ꯑꯣꯔ ꯑꯦꯛꯇꯤꯕꯤꯇꯤꯁ ꯑꯦꯅꯤ ꯑꯦꯛꯇꯤꯕꯤꯇꯤꯁ ꯁꯤ ꯇꯧꯕ ꯃꯇꯝꯗ ꯁꯥꯟꯅꯕ ꯃꯇꯝꯗ ꯈꯦꯠꯅꯕ ꯂꯩ ꯃꯔꯝꯗꯤ ꯑꯗꯨꯕꯨ ꯁꯥꯟꯅꯕ ꯍꯥꯏꯕꯁꯤꯗꯤ ꯅꯨꯡꯉꯥꯏꯕ ꯐꯥꯎꯍꯜꯂꯤ ꯍꯛꯆꯥꯡꯗ ꯄꯨꯟꯁꯤ ꯁꯥꯡꯍꯜꯂꯤ ꯄꯨꯟꯁꯤ ꯅꯨꯡꯁꯥꯡꯍꯜꯂꯤ ꯑꯃꯁꯨꯡ ꯑꯩꯍꯥꯛꯀꯤ ꯍꯛꯆꯥꯡꯁꯤ ꯀꯟꯈꯠꯍꯜꯂꯤ ꯅꯨꯉꯥꯏꯍꯜꯂꯤ ꯃꯄꯥꯡꯒꯜ ꯀꯜꯍꯜꯂꯤ ꯍꯛꯆꯥꯡꯁꯤ ꯅꯨꯡꯉꯥꯏꯕꯒ ꯂꯣꯏꯅꯅ ꯄꯨꯟꯁꯤ ꯁꯥꯡꯅ ꯍꯤꯡꯕ ꯍꯥꯏꯕꯁꯤ ꯐꯪꯏ ꯐꯪꯒꯅꯤ ꯑꯗꯨꯒ ꯆꯤꯡꯗ ꯆꯠꯄ ꯍꯥꯏꯕꯁꯤꯅ ꯈꯦꯅꯕ ꯍꯥꯏꯕꯕꯨ ꯀꯝꯄꯤꯌꯔ ꯇꯧꯕ ꯃꯇꯝꯗ ꯆꯤꯡꯗ ꯆꯠꯄꯁꯨ

ꯑꯩꯒꯤ ꯄꯨꯟꯁꯤ ꯁꯥꯡꯍꯜꯂꯤ ꯍꯛꯆꯥꯡ ꯐꯍꯜꯂꯤ ꯅꯨꯡꯉꯥꯏꯍꯜꯂꯤ ꯑꯃꯁꯨꯡ ꯃꯄꯥꯟꯊꯣꯡꯗ ꯆꯠꯄ ꯍꯥꯏꯕꯕꯨ ꯉꯁꯥꯏ ꯍꯥꯏꯔꯤꯒꯨꯝꯅ ꯁꯥꯟꯅꯕ ꯐꯨꯠꯕꯣꯜ ꯑꯣꯏꯔꯣ ꯕꯣꯜꯂꯤꯕꯣꯜ ꯑꯣꯏꯔꯣ ꯑꯗꯨꯒ ꯀꯣꯏꯆꯠ ꯆꯠꯄ ꯋꯥꯛꯀꯤꯡ ꯑꯣꯏꯔꯣ ꯁꯥꯏꯀꯟ ꯊꯧꯕ ꯑꯣꯏꯔꯣ ꯁꯨꯃꯥꯏꯅ ꯍꯛꯆꯥꯡꯁꯤ ꯅꯨꯡꯉꯥꯏꯕ ꯍꯥꯏꯕꯁꯤ ꯐꯪꯍꯜꯂꯤ ꯑꯗꯨꯅ ꯑꯥꯎꯠꯗꯣꯔꯗ ꯑꯥꯎꯠꯗꯣꯔꯒꯤ ꯈꯦꯅꯕ ꯑꯃꯁꯨꯡ ꯆꯤꯡꯗ ꯆꯠꯄ ꯍꯥꯏꯛꯀꯤꯡꯒꯤ ꯀꯝꯄꯤꯌꯔ ꯈꯦꯅꯕ ꯍꯥꯏꯕꯗꯨ ꯀꯝꯄꯤꯌꯔ ꯇꯧꯕ ꯃꯇꯝꯗ ꯃꯁꯤ ꯑꯣꯏꯔꯦ ꯁ꯭ꯋꯥꯏꯗ ꯁꯨꯝ ꯂꯣꯏꯁꯤꯟꯖꯒꯦ